ꯍꯜꯂꯣ ꯍꯜꯂꯣ ꯑꯣ ꯍꯜꯂꯣ ꯑꯣ ꯑꯣꯏꯗꯣꯏꯅꯦ ꯑꯣꯏꯗꯣꯏꯅꯦ ꯀꯔꯤ ꯂꯩꯒꯦ ꯎꯝ ꯑꯥ ꯎꯇꯤ ꯑꯁꯪꯕꯔꯣ ꯑꯁ ꯅꯪ ꯂꯩꯖꯦ ꯀꯩ ꯂꯝꯅꯣ

ꯎꯝ ꯍꯥꯏꯗꯤ ꯀꯔꯤ ꯑꯗꯨꯗꯤ ꯀꯩꯅꯣꯗꯤ ꯐꯪꯕꯅꯤ ꯈꯨꯡꯒꯪꯗꯒꯨꯝꯕꯗꯗꯤ ꯐꯪꯉꯦ ꯎꯇꯤ ꯑꯁꯪꯕꯒꯤꯗꯤ

ꯑꯣ ꯄꯥꯡꯈꯣꯛꯂꯥ ꯈꯪꯕ꯭ꯔꯥ ꯑꯩꯈꯣꯏꯒꯤ ꯃꯅꯥꯗꯣ ꯑꯗꯨ ꯍꯜꯂꯣ ꯄꯥꯡꯈꯣꯛꯂꯥ ꯅꯪ ꯈꯪꯉꯗꯤ ꯄꯥꯡꯈꯣꯛꯂꯥ ꯈꯪꯉꯗꯤ ꯄꯥꯡꯈꯣꯛꯂꯥꯗꯣ ꯈꯔ ꯌꯥꯝ ꯍꯦꯛꯑꯣ ꯑꯗꯒꯤ ꯑꯩꯈꯣꯏꯒꯤ ꯀꯩꯅꯣꯗꯣ ꯁꯦꯕꯣꯠ ꯃꯅꯥ ꯑꯗꯒꯤ ꯀꯩꯅꯣ ꯗꯁꯀꯨꯁ ꯃꯅꯥ ꯆꯪꯉꯤꯁꯦ ꯃꯣꯟꯖꯥꯎꯕꯤ ꯃꯅꯥ ꯑꯗꯒꯤ ꯀꯐꯣꯏꯗꯣ ꯀꯐꯣꯏ ꯑꯅꯥꯜ ꯀꯐꯣꯏꯗꯨꯒꯤ ꯃꯅꯥꯗꯣ ꯑꯗꯨꯁꯨ ꯍꯥꯞꯄꯣ ꯎꯇꯤ ꯊꯣꯡꯕꯗ ꯑꯗꯒꯤ ꯄꯥꯡꯈꯣꯛ ꯂꯥ ꯃꯅꯥꯗꯨꯅ ꯏꯍꯥꯟ ꯍꯥꯟꯅ ꯍꯥꯞꯄꯣ ꯃꯈꯥꯗꯨꯗ ꯑꯗꯒꯤ ꯃꯗꯩꯗꯤ ꯃꯅꯥ ꯃꯁꯤꯡ ꯑꯇꯩ ꯑꯇꯩ ꯈꯥꯃꯦꯟ ꯑꯁꯤꯟꯕ ꯃꯅꯥ ꯑꯗꯒꯤ ꯗꯁꯀꯨꯁ ꯃꯅꯥ ꯁꯦꯕꯣꯠ ꯃꯅꯥ ꯂꯣꯏ ꯍꯥꯞꯆꯜꯂꯣ ꯁꯦꯕꯣꯠꯇꯣ ꯂꯩꯔꯗꯤ ꯃꯄꯨꯝ ꯑꯃꯗꯤ ꯍꯥꯞꯆꯜꯂꯣ ꯑꯗꯨꯝ ꯃꯆꯥ ꯑꯃ ꯃꯄꯨꯝꯒ ꯌꯥꯝ ꯆꯥꯎꯕ ꯅꯠꯇꯕ ꯁꯦꯕꯣꯠ ꯃꯆꯥ ꯑꯃ ꯀꯔꯤ ꯑꯃ ꯍꯥꯞꯆꯜꯂꯣ ꯁꯣꯏꯔꯒ ꯁꯣꯏꯔꯒ ꯁꯦꯕꯣꯠ ꯃꯆꯥꯗꯣ ꯁꯣꯏꯒꯗꯧꯅꯤ ꯑꯥ ꯏꯁꯤꯡ ꯍꯥꯟꯅ ꯍꯥꯞꯄꯅꯤ ꯑꯗꯨꯒ ꯆꯦꯡ ꯃꯆꯜ ꯍꯥꯏꯖꯦ ꯀꯩꯝ ꯍꯥꯞꯄꯣꯏ ꯆꯦꯡ ꯍꯥꯞꯀꯅꯤꯀꯣ ꯆꯦꯡꯗꯣ ꯃꯨꯠ ꯑꯃ ꯆꯦꯡ ꯈꯨꯠꯅ ꯄꯥꯏꯁꯟꯕ ꯃꯨꯠ ꯃꯆꯥ ꯑꯃ ꯍꯥꯞꯀꯅꯤ ꯆꯦꯡ ꯍꯥꯞꯐꯧꯗ꯭ꯔꯗꯤ ꯁꯨꯡꯍꯥꯎꯍꯦꯛ ꯍꯥꯎꯔꯣꯏ ꯑꯗꯨꯁꯨ ꯑꯗꯨꯒ ꯊꯥꯎ ꯑꯆꯥꯕꯗꯣ ꯍꯤꯡꯅ ꯈꯤꯇꯪ ꯍꯩꯖꯜꯂꯣ ꯑꯥ ꯑꯗꯨꯒ ꯊꯥꯎ ꯍꯩꯖꯟꯗ꯭ꯔꯤꯉꯩ ꯃꯃꯥꯡꯗ ꯑꯩꯈꯣꯏꯒꯤ ꯏꯁꯤꯡ ꯏꯪꯉꯤꯉꯩꯗꯅꯦ ꯁꯣꯗꯥꯕꯥꯏꯒꯞꯇꯣ ꯁꯣꯗꯥꯕꯥꯏꯒꯞ ꯈꯪꯉꯤꯗꯅ ꯁꯣꯗꯥꯗꯣ ꯎꯝ ꯑꯥ ꯑꯗꯨꯒꯗꯣ ꯆꯥꯃꯁ ꯑꯃ ꯍꯥꯞꯄꯣ ꯑꯗꯣ ꯆꯥꯃꯁ ꯑꯃ ꯍꯥꯞꯄꯅꯤ ꯑꯗꯨꯒ

ꯀꯨꯀꯔꯗ ꯀꯥꯝꯊꯣꯛꯑꯣ ꯑꯥ ꯑꯅꯤꯔꯛꯀꯨꯝꯕꯗꯪ ꯀꯥꯝꯃꯣ ꯑꯗꯨꯒ

ꯀꯨꯀꯔꯗ ꯀꯥꯝꯊꯣꯛꯑꯣ ꯑꯗꯨꯒ ꯍꯥꯡꯗꯣꯛꯑꯣ ꯃꯨꯟꯕ ꯃꯨꯟꯗꯕꯩ ꯋꯥ ꯅꯠꯇꯦ ꯍꯥꯡꯗꯣꯛꯑꯣ ꯑꯗꯨꯒꯗꯤ ꯈꯥꯕꯩꯅ ꯑꯣꯠꯄꯖꯤ ꯑꯣꯠꯄꯖꯤ ꯈꯨꯑꯣꯠꯑꯝꯗ ꯑꯣꯠꯇꯣꯏꯅꯤ ꯊꯨꯝ ꯊꯥꯛꯇ꯭ꯔꯤꯉꯩꯗ ꯑꯪ ꯑꯪ ꯄꯪꯑꯣꯠꯇ ꯑꯣꯠꯂꯨ ꯑꯧ ꯄꯪꯑꯣꯠꯇ ꯑꯣꯠꯂꯨ ꯑꯣꯠꯄ ꯌꯥꯕꯒꯩ ꯑꯣꯠꯂꯣ ꯑꯗꯨꯒ ꯑꯗꯨꯃꯥꯏ ꯇꯧꯔꯒꯗ ꯊꯣꯡꯒꯗꯧꯅꯤ ꯑꯗꯨꯒ ꯍꯣꯔꯦꯟ ꯂꯣꯏꯔꯛꯄꯩꯗꯣ ꯑꯗꯩꯗ ꯊꯥꯎ ꯁꯣꯛ ꯇꯧꯔꯅꯤꯗꯅ ꯑꯧ ꯂꯣꯏꯔꯛꯄꯗ ꯅꯪ ꯈꯥꯡ ꯑꯝ ꯊꯥꯡꯒꯠꯂꯅꯤ ꯑꯗꯨꯒ ꯊꯥꯎ ꯉꯧꯕꯒꯤ ꯊꯥꯎ ꯁꯣꯛꯇꯣ ꯇꯧꯔꯅꯤ ꯊꯥꯎ ꯉꯧꯔꯒ ꯃꯔꯣꯏ ꯅꯥꯀꯨꯞꯄꯤ ꯃꯔꯣꯏ ꯅꯥꯀꯨꯞꯄꯤ ꯀꯩꯀꯩꯗꯣ ꯍꯥꯞꯄꯒ ꯇꯧꯔꯒ ꯊꯥꯎ ꯁꯣꯛꯇꯣ ꯇꯧꯔꯣ ꯑꯧ ꯍꯩꯖꯟꯗꯣꯏꯕ ꯑꯗ ꯃꯔꯣꯏ

ꯑꯗꯨꯃꯥꯏ ꯇꯧꯔꯣ ꯊꯥꯎ ꯁꯣꯛ ꯇꯧꯔꯒꯗꯤ ꯂꯣꯏꯔꯦ

ꯌꯦꯜꯂꯣ ꯃꯆꯨꯒꯤꯗꯨꯅ ꯀꯩꯅꯣ ꯍꯥꯞꯀꯗꯕ ꯆꯞ ꯃꯥꯟꯅꯩꯌꯦ ꯑꯗꯨꯁꯨ ꯑꯗꯨꯅ ꯃꯪꯒꯜ ꯃꯄꯨꯝ ꯇꯧꯒꯗꯕ

ꯍꯥꯞꯇꯣꯏꯅꯦ ꯆꯦꯡ ꯍꯥꯞꯇꯣꯏꯅꯦ

ꯌꯥꯏ ꯊꯥꯎ ꯁꯣꯛ ꯇꯧꯒꯗꯧꯅꯦ ꯑꯗꯨꯁꯨ ꯆꯞ ꯃꯥꯟꯅꯩ ꯑꯗꯨꯁꯨ ꯉꯁꯥꯏ ꯁꯣꯗꯥꯕꯥꯏꯒꯞꯇꯤ ꯀꯝꯄꯜꯁꯔꯤꯅꯤꯀꯣ ꯁꯣꯗꯥꯗꯤ ꯍꯥꯞꯀꯗꯣꯏꯅꯤ ꯁꯣꯗꯥꯕꯥꯏꯒꯞꯇꯤ ꯀꯝꯄꯜꯁꯔꯤ ꯍꯥꯞꯀꯅꯤ ꯑꯗꯨꯒ ꯅꯪ ꯀꯩꯅꯣꯗꯤ ꯑꯩꯈꯣꯏ ꯇꯣꯔꯣꯕꯣꯠ ꯈꯪꯕ꯭ꯔꯥ ꯑꯪ ꯇꯣꯔꯣꯕꯣꯠ ꯇꯣꯔꯣꯕꯣꯠꯑꯅ ꯑꯃ ꯂꯩꯕꯅꯦ ꯑꯗꯨꯒꯤꯗꯨ ꯑꯗꯣ ꯃꯆꯦꯠ ꯑꯃ ꯀꯔꯤꯑꯃ ꯍꯥꯞꯄꯗꯤ ꯈꯨꯍꯥꯎ ꯑꯃ ꯍꯥꯎꯔꯗꯧꯅꯦ ꯉꯁꯥꯏꯒꯤ ꯑꯗꯨꯗꯤ ꯍꯋꯥꯏ ꯀꯥꯡꯇꯛꯀꯁꯨ ꯎꯇꯤ ꯇꯧ ꯌꯥꯕꯅꯦ

ꯌꯦꯡꯉꯣ ꯑꯗꯨꯒ ꯍꯌꯦꯡ ꯍꯥꯎꯋꯤ ꯍꯥꯎꯇꯦ ꯍꯥꯏꯔꯛꯄ ꯀꯥꯎꯒꯅꯨ ꯑꯥ

ꯍꯣꯏ ꯍꯣꯏ ꯑꯗꯨꯒ ꯅꯪ ꯊꯣꯡꯉꯒ ꯃꯍꯥꯎ ꯑꯃꯨꯛ ꯌꯦꯡꯇꯥꯔꯦ ꯈꯪꯉꯗ꯭ꯔꯣ ꯌꯥꯔꯕꯣ

ꯎꯝ ꯐꯔꯦ ꯐꯔꯦ ꯊꯝꯃꯣ ꯊꯝꯃꯣ